ꯑꯩꯒꯤ ꯁꯤꯟꯐꯝꯁꯤꯗ ꯑꯩꯅ ꯊꯦꯡꯅꯕ ꯅꯨꯡꯉꯥꯏꯕ ꯑꯃꯗꯤ ꯅꯨꯡꯉꯥꯏꯇ ꯍꯥꯏ ꯇꯥꯔꯒꯗꯤ ꯅꯨꯡꯉꯥꯏꯕꯁꯦ ꯃꯤꯁꯦ ꯑꯩꯒꯤ ꯁꯤꯟꯐꯝꯁꯦ ꯑꯁꯨꯛꯀꯤ ꯃꯇꯤꯛ ꯃꯤꯌꯣꯏꯕ ꯃꯤꯁꯦ ꯃꯈꯜ ꯃꯈꯜ ꯊꯦꯡꯅꯕ ꯍꯥꯏꯗꯤ ꯑꯩꯉꯣꯟꯗ ꯂꯥꯏꯐ ꯑꯦꯛꯁꯄꯤꯔꯤꯌꯦꯟꯁꯁꯤ ꯌꯥꯝ ꯍꯦꯡꯒꯠꯄ ꯁꯤꯟꯐꯝ ꯑꯃ ꯑꯣꯏꯌꯦꯕ ꯑꯅꯧ ꯑꯅꯧꯕ ꯉꯁꯤ ꯅꯣꯡꯃꯒꯤ ꯃꯤ ꯑꯃ ꯃꯤꯒꯤ ꯄꯨꯟꯁꯤꯒꯤ ꯈꯣꯡꯆꯠ ꯍꯥꯏ ꯇꯥꯔꯦ ꯂꯥꯏꯐꯁ ꯖꯔꯅꯤꯒꯤ ꯁꯔꯨꯛ ꯑꯃꯅꯦꯕ ꯑꯩꯅ ꯑꯣꯏꯔꯤꯁꯦ ꯑꯗꯨꯅ ꯑꯁꯨꯛꯀꯤ ꯃꯇꯤꯛ ꯇꯝꯖꯅꯤꯉꯥꯏ ꯌꯥꯝꯅꯁꯨ ꯑꯣꯏꯕ ꯃꯤꯑꯣꯏ ꯃꯤ ꯃꯤꯁꯤꯡꯒ ꯀꯜꯆꯔ ꯈꯦꯠꯅꯕ ꯂꯣꯟ ꯈꯦꯠꯅꯕ ꯃꯤꯁꯤꯡꯒ ꯀꯃꯥꯏꯅ ꯂꯣꯏꯅꯒꯅꯤ ꯍꯥꯏꯕꯒꯤ ꯑꯗꯨꯒꯨꯝꯕꯒꯤ ꯈꯨꯗꯣꯡꯆꯥꯕ ꯑꯃ ꯐꯪꯕ ꯑꯗꯨꯒꯨꯝꯕ ꯁꯤꯟꯐꯝ ꯑꯃ ꯑꯣꯏꯌꯦ ꯇꯧꯕꯗꯕꯨ ꯁꯤꯒꯤ ꯅꯨꯡꯉꯥꯏꯇꯕ ꯑꯣꯔ ꯅꯨꯡꯉꯥꯏꯇ ꯑꯦꯛꯁꯄꯤꯔꯤꯌꯦꯟꯁ ꯅꯠꯇ꯭ꯔꯒ ꯊꯕꯛꯁꯤꯒꯤ ꯑꯣꯏꯕ ꯇꯣꯉꯥꯟꯕ ꯑꯋꯥꯕ ꯑꯃ ꯍꯥꯏ ꯇꯥꯔꯒꯗꯤ ꯁꯤꯟꯐꯝꯁꯤꯅ ꯃꯇꯝ ꯂꯩꯇꯕ ꯁꯤꯟꯐꯝ ꯑꯣꯏꯕ ꯍꯥꯏꯕꯗꯤ ꯅꯣꯡꯃꯒꯤ ꯁꯤ ꯄꯨꯡ ꯑꯁꯨꯛꯇꯒꯤ ꯑꯁꯨꯛ ꯍꯥꯏꯕ ꯂꯩꯇꯕ ꯁꯤꯟꯐꯝꯅꯤꯅ ꯑꯌꯥꯝꯕ ꯃꯇꯝꯗ ꯌꯨꯝꯗ ꯂꯩꯕꯃ ꯐꯪꯗꯦ ꯑꯗꯨꯒ ꯏꯃꯨꯡ ꯃꯅꯨꯡ ꯃꯔꯨꯞ ꯃꯄꯥꯡꯒ ꯇꯣꯠꯅ ꯇꯤꯟꯅꯕꯒꯤ ꯃꯇꯝꯁꯦ ꯐꯪ ꯀꯌꯥ ꯂꯩꯇ꯭ꯔꯦ ꯑꯗꯨꯅ ꯃꯌꯥꯝꯗꯒꯤ ꯈꯤꯇꯪ ꯂꯥꯞꯊꯣꯛꯄꯗꯧꯅ ꯏꯁꯥꯁꯦ ꯃꯤꯒ ꯁꯨꯃꯥꯏꯅ ꯇꯤꯟꯅꯕ ꯐꯪꯗꯕꯒꯤ ꯃꯣꯏꯒꯤ ꯀꯨꯝꯃꯩ ꯍꯔꯥꯎ ꯊꯧꯗꯣꯛ ꯋꯥꯊꯣꯛ ꯊꯣꯛꯄꯗ ꯌꯥꯎꯍꯧꯕ ꯐꯪꯗꯕꯒꯤ ꯅꯨꯡꯉꯥꯏꯇꯕ ꯑꯃ ꯁꯤꯒꯨꯝꯕꯁꯤꯃ ꯍꯥꯏ ꯇꯥꯔꯦ ꯃꯥꯒꯤ ꯅꯨꯡꯉꯥꯏꯇꯕ ꯍꯥꯏ ꯇꯥꯔꯒꯗꯤ ꯊꯕꯛꯁꯤ